ꯍꯂꯣ ꯁꯤ ꯁꯅ ꯀꯦꯞ ꯀꯩꯁꯥꯝꯄꯥꯠꯀꯤ ꯑꯣꯏꯔꯕ ꯅꯠꯇ꯭ꯔꯣ ꯉꯔꯥꯡꯁꯦ ꯉꯁꯤ ꯑꯌꯨꯛꯀꯤ ꯑꯩꯈꯣꯏ ꯃꯣꯏꯔꯥꯡ ꯁꯦꯟꯗ꯭ꯔꯥꯗ ꯀꯣꯏꯕ ꯆꯠꯅꯕ ꯃꯤ ꯇꯔꯨꯛ ꯆꯟꯕ ꯏꯟ ꯏꯟꯗꯤꯒꯣ ꯀꯥꯔ ꯑꯗꯨ ꯕꯨꯛ ꯇꯧꯖꯈꯤꯕꯅꯦꯕ ꯑꯗꯣ ꯍꯧꯖꯤꯛ ꯄꯨꯡ ꯇꯔꯥ ꯇꯥꯁꯤꯜꯂꯛꯑꯐꯥꯎꯗ ꯂꯥꯛꯇꯔꯦ ꯑꯗꯣ ꯗ꯭ꯔꯥꯏꯕꯔꯁꯨ ꯐꯣꯟ ꯄꯥꯏꯗꯕ ꯑꯗꯣ ꯀꯃꯥꯏ ꯇꯧꯔꯤꯖꯥꯠꯅꯣ ꯑꯈꯣꯢꯗꯤ ꯁꯣꯝꯗꯗꯤ ꯊꯦꯡꯉꯦꯅ ꯍꯥꯏꯅꯔꯕ ꯑꯩꯈꯣꯢ ꯉꯁꯥꯏꯗꯒꯤ ꯇꯧꯕꯅꯦ ꯐꯣꯟꯁꯦ ꯅꯣꯏ ꯀꯣꯜꯕꯦꯛꯁꯨ ꯇꯧꯔꯛꯇꯦ ꯐꯣꯟꯗꯤ ꯆꯠꯂꯦ ꯑꯗꯣ ꯁꯣꯝꯒꯤ ꯁ꯭ꯇꯥꯞꯁꯤꯡꯅ ꯑꯃꯨꯛꯇ ꯄꯥꯎ ꯂꯧꯕꯤꯒꯗ꯭ꯔꯥ ꯀꯃꯥꯏ ꯇꯧꯅꯤ ꯑꯩꯈꯣꯏꯗꯤ ꯁꯣꯝꯗ ꯂꯣꯏꯁꯤꯜꯂꯒ ꯂꯣꯏꯅ ꯐꯤꯠꯇ ꯂꯩꯔꯦ ꯌꯨꯝꯁꯦ ꯊꯥꯡꯃꯩꯕꯟꯗꯒꯤꯅꯤ

ꯐꯣꯟ ꯇꯧꯋꯦ ꯍꯟꯖꯟ ꯍꯟꯖꯟ ꯇꯧꯋꯦ ꯁꯨꯡꯄꯥꯏ ꯄꯥꯏꯔꯛꯇ꯭ꯔꯕ ꯑꯗꯨꯒꯤꯅꯤ ꯍꯣꯏ ꯑꯃꯨꯛꯇꯪ ꯄꯥꯎ ꯂꯧꯕꯤꯔꯒ ꯑꯃꯨꯛꯇ ꯊꯨꯅ ꯍꯥꯏꯗꯣꯛꯄꯤꯔꯛꯑꯣ ꯍꯣꯏ ꯍꯣꯏ ꯊꯝꯃꯦ ꯊꯝꯃꯦ